ꯍꯧꯖꯤꯛ ꯑꯩꯈꯣꯏꯒꯤ ꯃꯅꯤꯄꯨꯔ ꯁ꯭ꯇꯦꯠ ꯑꯁꯤꯗ ꯊꯣꯛꯂꯤꯕ ꯇꯪꯗꯨ ꯂꯩꯇꯥꯗꯕ ꯐꯤꯕꯝ ꯑꯁꯤꯗ ꯑꯦꯖ ꯑꯦ ꯁꯤꯇꯤꯖꯟ ꯑꯃ ꯑꯣꯏꯅ ꯌꯥꯝꯅ ꯅꯨꯡꯉꯥꯏꯇꯕ ꯀꯌꯥ ꯑꯃ ꯍꯥꯏꯗꯤ ꯑꯩꯈꯣꯏꯒꯤ ꯀꯩ ꯍꯥꯏꯅꯤ ꯐꯠꯇꯕ ꯃꯤꯁꯤꯡꯗ ꯑꯩꯈꯣꯏꯅ ꯂꯃꯟ ꯈꯨꯝꯅꯤꯡꯕꯒꯤ ꯋꯥꯈꯜꯂꯣꯟ ꯑꯃ ꯑꯩꯈꯣꯏꯗ ꯐꯥꯎꯔꯛꯏ ꯐꯥꯎꯔꯛꯂꯕꯁꯨ ꯑꯩꯈꯣꯏꯅ ꯆꯠꯀꯗꯧꯔꯤꯕ ꯂꯝꯕꯤ ꯑꯁꯤ ꯑꯐꯕꯂꯣꯝꯗ ꯆꯠꯂꯒ ꯂꯃꯟ ꯈꯨꯝꯕꯒꯤ ꯃꯥꯏꯀꯩꯔꯣꯝꯗ ꯆꯪꯁꯤꯟꯗꯅꯕ ꯍꯣꯠꯅꯕ ꯃꯇꯝꯗ ꯑꯩꯈꯣꯏꯒꯤ ꯃꯅꯤꯄꯨꯔꯒꯤ ꯂꯩꯔꯕ ꯈꯪꯍꯩ ꯈꯪꯍꯩꯔꯕꯁꯤꯡ ꯃꯔꯨꯑꯣꯏꯅ ꯔꯤꯁꯁ ꯁ꯭ꯀꯣꯂꯔ ꯑꯃꯁꯨꯡ ꯑꯩꯈꯣꯏꯒꯤ ꯏꯟꯇꯦꯂꯦꯛꯆꯨꯋꯦꯜ ꯄꯔꯁꯟꯁꯤꯡꯗꯒꯤ ꯑꯩꯈꯣꯏꯅ ꯇꯠꯇꯅ ꯑꯩꯈꯣꯏꯅ ꯃꯣꯏꯗꯒꯤꯡ ꯒ꯭ꯌꯥꯟ ꯂꯧꯁꯤꯡ ꯀꯌꯥ ꯑꯃ ꯂꯧꯋꯤ ꯃꯈꯣꯏꯗꯒꯤ ꯑꯩꯈꯣꯏꯅ ꯒ꯭ꯌꯥꯅ ꯂꯧꯁꯤꯡ ꯂꯧꯔꯤꯕꯒꯤ ꯃꯔꯝꯗꯤ ꯀꯩꯒꯤꯅꯣ ꯍꯥꯏ ꯃꯇꯝꯗ ꯊꯕꯛ ꯑꯃ ꯇꯧꯕ ꯃꯇꯝꯗ ꯑꯩꯈꯣꯏꯅ ꯁꯨꯞꯅꯇꯪꯒꯤ ꯈꯨꯠꯇ ꯈꯨꯠꯂꯥꯏ ꯄꯥꯏꯔꯒ ꯂꯥꯟ ꯇꯧꯕꯗꯨꯗꯪ ꯅꯠꯇꯕꯤꯗ ꯑꯩꯈꯣꯏꯅ ꯀꯣꯛ ꯁꯤꯖꯤꯟꯅꯔꯒ ꯀꯔꯝꯕ ꯃꯥꯏꯒꯩ ꯆꯠꯂꯕꯗꯤ ꯑꯩꯈꯣꯏꯅ ꯑꯐꯕ ꯍꯥꯏꯕꯗꯣ ꯑꯣꯏꯒꯗꯒꯦ ꯍꯥꯏꯕꯒꯤ ꯃꯇꯥꯡꯗ ꯃꯈꯣꯏꯗꯒꯤ ꯇꯠꯇꯅ ꯑꯩꯈꯣꯏꯅ ꯋꯥꯍꯪ ꯀꯌꯥ ꯍꯪꯉꯤ ꯑꯗꯨꯒ ꯃꯈꯣꯏꯅ ꯄꯤꯕꯤꯔꯛꯄ ꯃꯈꯣꯏꯒꯤ ꯇꯤꯞꯁ ꯃꯈꯣꯏꯒꯤ ꯐꯤꯠꯕꯦꯡꯁꯤꯡꯅ ꯑꯩꯈꯣꯏꯅ ꯐꯠꯇꯕ ꯈꯣꯡꯊꯥꯡꯂꯣꯝꯗ ꯆꯠꯀꯦꯅ ꯈꯜꯂꯝꯕ ꯀꯌꯥ ꯑꯃꯁꯨ ꯊꯤꯡꯕꯤꯗꯨꯅ ꯑꯩꯈꯣꯏꯅ ꯑꯐꯕꯔꯣꯝꯗ ꯆꯠꯅꯅꯕ ꯃꯥꯏꯀꯩꯔꯣꯝꯗ ꯄꯨꯟꯁꯤꯟꯅꯅꯕ ꯍꯣꯠꯅꯕꯗ ꯆꯥꯎꯅ ꯃꯇꯦꯡ ꯑꯣꯏ ꯑꯗꯨꯅ ꯃꯇꯝ ꯆꯨꯞꯄ ꯃꯇꯝꯗ ꯑꯩꯈꯣꯏꯅ ꯊꯕꯛ ꯑꯃ ꯇꯧꯕ ꯃꯇꯝꯗ ꯑꯈꯪ ꯑꯍꯩ ꯑꯃꯁꯨꯡ ꯑꯍꯜ ꯂꯃꯟꯗꯒꯤ ꯒ꯭ꯌꯥꯟ ꯂꯧꯁꯤꯡ ꯄꯥꯎꯇꯥꯛ ꯂꯧꯔꯕꯗꯤ ꯑꯩꯈꯣꯏꯅ ꯇꯧꯒꯗꯧꯔꯤꯕ ꯊꯕꯛ ꯑꯗꯨ ꯇꯁꯦꯡꯅ ꯃꯪꯒꯣꯜ ꯑꯣꯏꯕ ꯊꯕꯛ ꯑꯃ ꯑꯣꯏꯍꯜꯂꯤ ꯍꯥꯏꯕꯁꯤ ꯊꯝꯖꯒꯦ